ꯀꯔꯤꯒꯤꯅꯣ ꯍꯥꯏꯕꯗ ꯃꯤꯔꯝꯗ ꯃꯃꯥꯂꯣꯟ ꯍꯥꯏꯕꯗꯨ ꯀꯔꯤ ꯂꯣꯟꯅꯣ ꯃꯥꯁꯤ ꯀꯗꯥꯏꯗꯒꯤ ꯍꯧꯔꯛꯄꯅꯣ ꯅꯠꯇ꯭ꯔꯒꯅ ꯃꯥꯒꯤ ꯍꯧꯔꯛꯄ ꯃꯥꯒꯤ ꯂꯝꯗꯝ ꯍꯥꯏꯕꯗꯨ ꯃꯥꯒꯤ ꯃꯃꯥꯂꯣꯟꯗꯒꯤ ꯈꯪꯂꯛꯀꯗꯕꯅꯤ ꯃꯤꯌꯥꯝꯅ ꯃꯥꯒꯤ ꯃꯃꯥꯂꯣꯟ ꯈꯪꯂꯕꯗꯤ ꯃꯥꯒꯤ ꯃꯐꯝ ꯑꯗꯨꯒꯤ ꯆꯥꯎꯈꯠꯄ ꯑꯃꯗꯤ ꯃꯤꯌꯥꯝꯅ ꯀꯔꯤ ꯂꯣꯟꯅꯣ ꯅꯠꯇ꯭ꯔꯒꯅ ꯑꯦ ꯌꯥꯝ ꯐꯖꯕ ꯂꯣꯟꯅꯤ ꯍꯥꯏꯕꯗꯨ ꯃꯤꯌꯥꯝꯗ ꯈꯪꯍꯜꯂꯒꯗꯤ ꯑꯗꯨ ꯃꯐꯝ ꯑꯗꯨꯗꯤ ꯌꯥꯝꯅ ꯆꯥꯎꯊꯣꯛꯆꯕ ꯃꯐꯝ ꯑꯃ ꯑꯣꯏꯔꯛꯀꯅꯤ ꯍꯥꯏꯕꯗꯨ ꯅꯍꯥꯔꯣꯜꯁꯤꯡꯅ ꯌꯥꯝꯅ ꯊꯥꯖꯩ ꯑꯗꯨꯅ ꯃꯄꯥꯜ ꯂꯝꯗ ꯆꯠꯂꯒꯁꯨ ꯅꯍꯥꯔꯣꯜꯁꯤꯡꯗꯤ ꯃꯈꯣꯏ ꯃꯈꯣꯏꯒꯤ ꯃꯃꯥꯂꯣꯟꯗ ꯑꯌꯥꯝꯕ ꯋꯥꯔꯤ ꯁꯥꯅꯩ ꯑꯇꯣꯞꯄ ꯃꯩꯇ꯭ꯔꯕꯥꯛꯀꯤ ꯂꯣꯟꯁꯤꯡ ꯑꯁꯤꯗꯤ ꯄꯥꯛꯅ ꯁꯤꯖꯤꯟꯅꯕ ꯍꯥꯏꯕꯗꯨ ꯑꯩꯈꯣꯏꯅ ꯎꯕ ꯐꯪꯗꯦ